ꯍꯜꯂꯣ ꯑꯩꯁꯤ ꯃꯣꯔꯦꯗ ꯏꯟꯗꯣ ꯃꯦꯟꯃꯥꯔ ꯐ꯭ꯔꯦꯟꯁꯤꯞ ꯒꯦꯠ ꯌꯦꯡꯕ ꯂꯥꯛꯄꯅꯦꯕ ꯑꯗꯣ ꯈꯔ ꯅꯈꯣꯏꯒ ꯌꯦꯡꯃꯤꯟꯅꯅꯕ ꯈꯨꯗꯣꯡ ꯆꯥꯕ ꯂꯩꯕ꯭ꯔ ꯑꯩꯁꯤ

ꯏꯁꯥꯒꯤ ꯒꯥꯔꯤꯗꯅꯦ ꯑꯗꯣ ꯏꯁꯥꯒꯤ ꯒꯥꯔꯤ ꯄꯨꯔꯛꯏꯌꯦ ꯍꯣꯇꯦꯜꯗꯗꯤ ꯅꯨꯡꯉꯥꯏꯇꯦ ꯅꯈꯣꯏꯗ ꯂꯦꯛꯄꯅ ꯐꯅꯤ ꯑꯗꯨꯒ ꯂꯝ ꯀꯔꯤ ꯀꯔꯤ ꯑꯩꯈꯣꯏ ꯃꯤ ꯑꯅꯤ ꯈꯛꯇꯅꯤ ꯑꯗꯨꯗꯤ ꯍꯦꯌꯡ ꯑꯌꯨꯛ ꯄꯨꯡ ꯃꯥꯥꯄꯜꯗ ꯂꯥꯛꯑꯒꯦ ꯑꯩꯈꯣꯏ ꯑꯗꯨꯒ ꯊꯦꯡꯅꯔꯁꯦ ꯑꯗꯨꯒ ꯑꯗꯨꯗ ꯂꯝꯕꯤꯗ ꯉꯥꯏꯔꯝꯃꯣ ꯑꯗꯨꯒ

ꯊꯝꯅꯔꯁꯤ ꯌꯥꯔꯦ ꯌꯥꯔꯦ